ꯑꯩꯒꯤ ꯏꯃꯨꯡꯗ ꯑꯅꯥꯕꯒꯨꯝꯕ ꯍꯥꯏꯗꯤ ꯅꯥꯔꯕꯗꯤ ꯑꯩꯈꯣꯏꯒꯤ ꯐꯦꯃꯂꯤ ꯃꯅꯨꯡ ꯐꯦꯃꯂꯤ ꯃꯦꯝꯕꯔ ꯑꯃ ꯍꯦꯛꯇ ꯅꯥꯔꯕꯗꯤ ꯑꯩꯈꯣꯏꯅ ꯊꯥꯎ ꯄꯤꯖꯕ ꯌꯥꯗꯦꯀꯣ ꯊꯥꯎ ꯄꯤꯖꯕꯗꯤ ꯍꯥꯏꯗꯤ ꯊꯥꯎ ꯄꯤꯖꯔꯒꯗꯤ ꯃꯁꯥ ꯅꯨꯡꯉꯥꯏꯇꯕꯗꯤ ꯍꯦꯟꯅ ꯅꯨꯡꯉꯥꯏꯇꯕ ꯍꯦꯟꯈꯤꯗꯣꯏꯅꯤ ꯐꯤꯕꯔ ꯂꯩꯔꯗꯤ ꯑꯩꯈꯣꯏꯅ ꯃꯥꯗꯣ ꯆꯞꯐꯨꯠꯀꯨꯝꯕ ꯀꯣ ꯆꯝꯊꯣꯡꯒꯨꯝꯕ ꯄꯤꯖꯒꯅꯤ ꯑꯗꯨꯒ ꯑꯩꯈꯣꯏꯅ ꯁꯧꯒ꯭ꯔꯤ ꯁꯧꯒ꯭ꯔꯤ ꯍꯥꯏꯁꯦ ꯌꯥꯝ ꯁꯤꯟꯕꯅꯦꯕꯀꯣ ꯁꯤꯒꯤ ꯁꯧꯒ꯭ꯔꯤ ꯁꯤꯒꯨꯝꯕꯁꯤꯗꯤ ꯄꯖꯕ ꯌꯥꯗꯦ ꯅꯥꯔꯤꯕꯅꯤꯅ ꯅꯥꯔꯕꯗꯤ ꯑꯩꯈꯣꯏꯅ ꯆꯝꯐꯨꯠꯀꯨꯝꯕ ꯊꯥꯎ ꯀꯔꯤꯝꯇ ꯌꯥꯎꯗꯕ ꯆꯝꯅ ꯊꯣꯡꯕ ꯌꯦꯟꯁꯥꯡ ꯉꯥꯛꯇ ꯄꯤꯖꯒꯅꯤ ꯀꯥꯡꯁꯣꯏ ꯃꯛꯇ ꯍꯥꯏꯔꯁꯨ ꯑꯩꯈꯣꯏꯅ ꯀꯥꯡꯁꯣꯏꯗ ꯆꯝꯅ ꯊꯣꯡꯕ ꯀꯥꯡꯁꯣꯏ ꯂꯩꯑꯦꯕ ꯁꯤ ꯆꯝꯅ ꯊꯣꯡꯕ ꯀꯥꯡꯁꯣꯏꯁꯦ ꯃꯉꯣꯟꯗ ꯄꯤꯖꯒꯅꯤ ꯑꯗꯨꯒ ꯁꯤꯒꯨꯝꯕ ꯌꯦꯟꯁꯥꯡꯁꯤꯡꯁꯤꯒꯤ ꯌꯥꯝ ꯂꯩ ꯍꯥꯏ ꯇꯥꯔꯦ ꯃꯥꯅ ꯅꯥꯕꯗꯨꯒꯤ ꯃꯇꯨꯡ ꯏꯟꯅ ꯀꯣ ꯃꯈꯜ ꯃꯈꯜꯒꯤ ꯌꯦꯟꯁꯥꯡ ꯃꯈꯜ ꯃꯌꯥꯝ ꯂꯩ ꯍꯥꯏ ꯇꯥꯔꯦ ꯑꯗꯨꯅ ꯃꯥꯅ ꯆꯥꯟꯅ ꯆꯥꯟꯅ ꯊꯥꯗꯣꯏꯅꯤ ꯍꯥꯏꯕꯗꯤ ꯃꯥꯅ ꯐꯤꯕꯔ ꯇꯧꯏ ꯍꯥꯏꯔꯒꯗꯤ ꯆꯝꯊꯣꯡ ꯑꯃ ꯊꯣꯡꯉꯅꯤ ꯑꯗꯨꯒ ꯃꯥꯒꯤ ꯑꯣꯏꯅ ꯆꯝꯊꯣꯡ ꯊꯣꯡꯕꯤꯔꯅꯤ ꯑꯗꯨꯒ ꯉꯥ ꯈꯔ ꯑꯌꯥꯏꯕ ꯀꯣ ꯉꯥ ꯈꯔ ꯑꯌꯥꯏꯕ ꯑꯃꯒ ꯆꯥꯛ ꯈꯔꯒ ꯑꯗꯨꯗ ꯀꯥꯡꯁꯣꯏ ꯈꯔ ꯆꯝꯕ ꯑꯃꯒ ꯍꯥꯞꯆꯤꯟꯕꯤꯔꯒ ꯃꯍꯥꯛ ꯆꯝꯐꯨꯠ ꯑꯃꯒꯀꯣ ꯑꯗꯨꯒ ꯑꯗꯨꯝ ꯆꯥꯔꯅꯤ ꯈꯔ ꯀꯪꯈꯠꯂꯛꯅꯕ ꯈꯔ ꯀꯪꯈꯠꯂꯛꯅꯕ ꯑꯗꯨꯝ ꯈꯪꯅꯔꯝꯅꯤ ꯅꯥꯔꯕꯗꯤ ꯑꯩꯈꯣꯏ ꯕꯣꯟ ꯀꯩꯅꯣ ꯍꯣꯔꯂꯤꯛꯁꯀꯨꯝꯕ ꯊꯛꯏꯗꯕꯀꯣ ꯑꯁꯤꯒꯨꯝꯕ ꯕ꯭ꯔꯦꯛꯐꯥꯁꯇꯅ ꯁꯤꯒꯨꯝꯕ ꯊꯛꯍꯜꯂꯅꯤ ꯑꯗꯨꯒ ꯃꯉꯣꯟꯗ ꯆꯤꯅꯤꯒꯨꯝꯕꯁꯤꯗꯤ ꯌꯥꯝ ꯄꯥꯛꯅꯗꯤ ꯄꯤꯖꯕ ꯌꯥꯗꯦ ꯍꯥꯏꯗꯤ ꯅꯥꯔꯒꯗꯤ ꯑꯊꯨꯝꯕꯁꯤꯁꯨ ꯆꯥꯅꯤꯡꯗꯕꯅꯦꯕ ꯀꯩꯁꯨ ꯀꯣ ꯑꯗꯨꯅ ꯅꯥꯔꯒꯗꯤ ꯑꯊꯨꯝꯕꯁꯤ ꯀꯩꯁꯨ ꯆꯥꯅꯤꯡꯗꯦ ꯃꯣꯏꯅꯁꯨ ꯆꯥꯅꯤꯡꯕ ꯄꯣꯛꯇꯦꯕꯀꯣ ꯆꯥꯕꯗ ꯊꯨꯛ ꯊꯨꯛ ꯂꯥꯎꯕꯗꯣ ꯄꯣꯛꯑꯦꯕ ꯑꯗꯨꯅ ꯑꯩꯈꯣꯏꯅ ꯑꯗꯨꯝꯕꯗꯤ ꯆꯥꯍꯟꯅꯤꯡꯗꯦ ꯑꯗꯨꯒ ꯆꯥꯍꯟꯅꯤꯡꯗꯦ ꯍꯥꯏꯁꯦ ꯑꯩꯈꯣꯏ ꯄꯤꯖꯅꯤꯡꯗꯦꯕ ꯑꯗꯨꯒ ꯑꯆꯝꯕ ꯉꯥꯛꯇ ꯄꯤꯖꯅꯤꯡꯉꯦ ꯌꯥꯝ ꯍꯣꯏ ꯌꯥꯝ ꯆꯝꯕ ꯄꯤꯖꯔꯁꯨ ꯃꯁꯥ ꯁꯣꯟꯗꯈꯤꯅꯤꯕ ꯑꯗꯨꯅ ꯈꯔ ꯀꯟꯅꯕꯀꯣ ꯂꯐꯣꯏꯒꯨꯝꯕ ꯄꯤꯖꯔꯁꯨ ꯍꯣꯔꯂꯤꯛꯁꯃꯛꯇ ꯄꯤꯖꯔꯁꯨ ꯕꯤꯁꯀꯤꯠ ꯑꯃꯒꯀꯣ ꯑꯗꯨꯃꯥꯏꯅ ꯄꯤꯖꯒꯗꯕꯅꯤ ꯅꯥꯔꯕꯗꯤ ꯊꯥꯎꯒꯨꯝꯕ ꯑꯗꯨꯝꯕ ꯄꯤꯖꯕ ꯌꯥꯗꯦ ꯑꯩꯒꯤ ꯃꯣꯠꯇꯗꯤ ꯁꯨꯃꯥꯏꯅ ꯂꯩ ꯍꯥꯏꯖꯅꯤꯡꯏ